ꯑꯩꯅ ꯈ꯭ꯋꯥꯏꯗꯒꯤ ꯁꯥꯟꯅꯅꯤꯡꯕ ꯍꯥꯏꯗꯤ ꯒꯦꯝ ꯃꯈꯜ ꯑꯗꯨꯗꯤ ꯑꯥꯔ ꯄꯤ ꯖꯤ ꯑꯗꯨ ꯑꯦꯐ ꯄꯤ ꯑꯦꯁꯀꯁꯤꯅꯤ ꯑꯥꯔ ꯄꯤ ꯖꯤꯁꯤꯅ ꯍꯥꯏꯗꯤ ꯃꯥꯒꯤ ꯌꯥꯝꯅ ꯍꯥꯔꯠꯀꯣꯔ ꯑꯣꯏꯗꯦ ꯍꯥꯏꯗꯤ ꯌꯥꯝ ꯀꯩꯅꯣ ꯑꯣꯏꯅ ꯆꯨꯝꯅ ꯑꯗꯨꯝ ꯁꯥꯟꯅꯕ ꯀꯦꯖ꯭ꯋꯦꯜ ꯑꯣꯏꯅ ꯁꯥꯟꯅꯕ ꯌꯥꯕ ꯒꯦꯝꯅꯤ ꯍꯥꯏ ꯇꯥꯔꯦ ꯏꯃꯥꯟꯅꯕꯒ ꯄꯨꯟꯂꯀꯥꯟꯗ ꯁꯥꯟꯅꯕꯗꯁꯨ ꯍꯥꯏꯗꯤ ꯑꯗꯨꯝ ꯅꯨꯡꯉꯥꯏꯕ ꯒꯦꯝꯅꯤ ꯑꯦꯐ ꯄꯤ ꯑꯦꯁꯀꯤꯁꯤꯅ ꯑꯃꯨꯛ ꯈꯤꯇꯪ ꯒꯦꯝꯁꯦ ꯍꯥꯔꯠꯀꯣꯔ ꯑꯣꯏ ꯍꯥꯏ ꯇꯥꯔꯦ ꯕꯤ ꯑꯦꯝ ꯑꯥꯏꯒꯨꯝꯕ ꯀꯣꯜ ꯑꯣꯐ ꯗ꯭ꯌꯨꯇꯤꯒꯨꯝꯕꯁꯦ ꯑꯩꯒꯤꯗꯤ ꯑꯦꯐ ꯄꯤ ꯑꯦꯁꯀꯤꯗꯤ ꯈ꯭ꯋꯥꯏꯗꯒꯤ ꯄꯥꯝꯕ ꯒꯦꯝꯅꯤ ꯕꯤ ꯑꯦꯝ ꯑꯥꯏꯁꯤꯁꯨ ꯌꯥꯝ ꯅꯨꯡꯉꯥꯏ ꯍꯥꯏꯗꯤ ꯃꯥꯒꯤ ꯒꯦꯝ ꯏꯟ ꯗ ꯐꯦꯁ ꯀꯩꯀꯥ ꯑꯗꯨꯗꯒꯤ ꯒꯦꯝ ꯄ꯭ꯂꯦ ꯑꯗꯤ ꯑꯩꯈꯣꯏꯅ ꯀꯩꯅꯣ ꯇꯧꯅꯕ ꯀꯥꯅꯕ ꯁꯥꯟꯅꯕꯗ ꯍꯥꯏꯗꯤ ꯀꯃꯥꯏꯅ ꯇꯧꯔ ꯀꯥꯅꯤ ꯀꯥꯏꯅ ꯏꯁꯇ꯭ꯔꯦꯇꯤꯖꯤ ꯃꯌꯥꯝ ꯑꯃ ꯁꯤꯖꯤꯟꯅꯕ ꯑꯗꯨꯗꯒꯤ ꯀꯃꯥꯏꯅ ꯇꯧꯔꯒ ꯃꯤꯁꯦ ꯍꯥꯠꯅꯤ ꯍꯥꯏꯕꯒꯤ ꯏꯁꯇ꯭ꯔꯦꯇꯤꯖꯤ ꯃꯌꯥꯝ ꯁꯤꯖꯤꯟꯅꯩ ꯑꯗꯨꯝꯕꯗꯁꯨ ꯍꯥꯏꯗꯤ ꯏꯃꯥꯟꯅꯕꯒ ꯇꯥꯊꯣꯛ ꯇꯥꯁꯤꯟ ꯇꯧꯅꯔꯒ ꯍꯥꯏꯗꯤ ꯀꯃꯥꯏꯅ ꯇꯧꯁꯤꯒꯦ ꯈꯣꯠꯁꯤꯒꯦꯅ ꯁꯤꯖꯤꯟꯅꯕꯁꯤꯡꯗꯣ ꯑꯗꯨꯁꯨ ꯍꯥꯏꯗꯤ ꯑꯗꯨꯝ ꯅꯨꯡꯉꯥꯏ ꯍꯥꯏ ꯇꯥꯔꯦ ꯑꯥꯔ ꯄꯤ ꯖꯤꯒꯤꯁꯨ ꯌꯥꯝꯅ ꯀꯩꯅꯣ ꯇꯧꯋꯦ ꯌꯥꯝ ꯔꯤꯂꯦꯛꯁꯤꯡ ꯑꯣꯏꯕ ꯒꯦꯝꯅꯤ ꯍꯥꯏ ꯇꯥꯔꯦ ꯑꯥꯔ ꯄꯤ ꯖꯤꯁꯤ ꯍꯥꯏꯗꯤ ꯌꯥꯝꯅ ꯀꯩꯅꯣ ꯇꯧꯕ ꯗ ꯏꯁꯇ꯭ꯔꯦꯁ ꯄꯤꯕ ꯒꯦꯝ ꯅꯠꯇꯦ